ꯍꯜꯂꯣ ꯁꯣꯝꯁꯦ ꯃꯨꯅꯤꯁꯤꯄꯥꯜ ꯑꯣꯐꯤꯁꯇꯒꯤ ꯑꯣꯏꯕꯤꯔꯕ꯭ꯔꯥ ꯑꯩ ꯇꯣꯔꯤꯡꯊꯪꯅꯤ ꯑꯩ ꯋꯥꯐꯝ ꯈꯔ ꯍꯥꯏꯖꯒꯦ ꯑꯩꯍꯥꯛꯀꯤ ꯀꯩꯔꯣꯜ ꯂꯩꯀꯥꯏꯒꯤ ꯑꯣꯏꯕ ꯑꯦꯁꯣꯁꯤꯌꯦꯁꯟ ꯑꯗꯨꯗ ꯎ ꯄꯥꯝꯕꯤ ꯊꯥꯗꯧꯕ ꯈꯣꯡꯊꯥꯡ ꯑꯃ ꯄꯥꯏꯈꯠꯅꯕ ꯊꯧꯔꯥꯡꯂꯤ ꯑꯩꯍꯥꯛꯅ ꯃꯁꯤꯗꯒꯤ ꯌꯥꯝꯂꯕ ꯒ꯭ꯔꯤꯟ ꯋꯦꯁ ꯄꯨꯔꯛꯀꯅꯤ ꯍꯥꯏꯅ ꯃꯁꯤꯒꯤ ꯋꯦꯁ ꯑꯁꯤꯒꯤꯗꯃꯛ ꯑꯀꯛꯅꯕ ꯑꯃꯣꯠꯄ ꯃꯌꯥꯝꯁꯦ ꯈꯣꯝꯒꯠꯅꯕ ꯑꯃꯃꯨꯛ ꯂꯥꯛꯄꯤꯅꯕ ꯑꯩꯅ ꯔꯤꯀ꯭ꯋꯦꯁ ꯇꯧꯖꯔꯤ ꯎ ꯄꯥꯝꯕꯤꯁꯤ ꯊꯥꯒꯗꯧꯅꯤꯅ ꯐꯥꯔꯁꯇ ꯃꯐꯝꯗꯣ ꯐꯖꯅ ꯁꯦꯡꯂꯒ ꯊꯥꯒꯗꯧꯕꯅꯤꯅ ꯒ꯭ꯔꯤꯟ ꯋꯦꯁ ꯑꯊꯨꯕꯗ ꯂꯧꯈꯠꯅꯕ ꯑꯩꯅ ꯍꯥꯏꯖꯔꯤ ꯑꯗꯨꯒ ꯃꯐꯝꯁꯤ ꯑꯩꯍꯥꯛꯅ ꯍꯥꯏꯖꯕ ꯃꯍꯨꯠ ꯇꯥꯏ ꯑꯗꯨꯒ ꯎ ꯄꯥꯝꯕꯤ ꯊꯥꯐꯝꯗ ꯎ ꯄꯥꯝꯕꯤ ꯊꯥꯐꯝꯗꯒꯤ ꯒ꯭ꯔꯤꯟ ꯋꯦꯁ ꯂꯣꯏꯅ ꯈꯣꯝꯒꯠꯅꯕ ꯑꯊꯨꯕꯗ ꯂꯥꯛꯄꯤꯅꯕ ꯅꯤꯡꯁꯤꯡꯖꯔꯤ ꯑꯗꯨꯒ ꯎ ꯄꯥꯝꯕꯤ ꯊꯥꯗꯧꯕ ꯃꯐꯝꯁꯤ ꯑꯩꯈꯣꯏꯅ ꯌꯥꯝ ꯁꯦꯡꯅ ꯌꯥꯝ ꯁꯦꯡꯅ ꯇꯧꯕꯅꯤ ꯍꯌꯦꯡ ꯑꯗꯨ ꯑꯗꯨ ꯑꯩꯈꯣꯏꯅ ꯁꯦꯡꯅ ꯊꯥꯕꯗ ꯎ ꯄꯥꯝꯕꯤꯁꯦ ꯐꯖꯔꯛꯇꯣꯏꯅꯤ